ꯑꯩꯅ ꯑꯣꯟꯂꯥꯏꯟꯗꯒꯤ ꯏꯁ꯭ꯀꯔꯠ ꯑꯃ ꯂꯧꯏ ꯏꯁ꯭ꯀꯔꯠꯇꯣ ꯑꯩꯈꯣꯏꯒꯤ ꯑꯦꯛꯁ ꯑꯦꯜ ꯑꯗꯨꯃꯥꯏꯅ ꯑꯣꯏꯌꯦꯕꯀꯣ ꯑꯗꯨꯒ ꯃꯃꯜꯕꯨꯗꯤ ꯑꯗꯨꯝ ꯈꯔ ꯇꯥꯡꯑꯕ ꯍꯥꯏꯇꯥꯔꯦ ꯑꯗꯨꯒꯤ ꯄꯣꯠꯁꯦ ꯇꯥꯡꯉꯒꯁꯨ ꯄꯣꯠꯇꯣ ꯉꯁꯥꯏꯒꯤ ꯑꯩꯗꯤ ꯌꯦꯡꯍꯧꯗ꯭ꯔꯦ ꯃꯣꯏꯅ ꯕꯣꯛꯁ ꯄꯦꯛꯀꯤꯡ ꯑꯣꯏꯅ ꯂꯥꯛꯄꯅꯤꯅ ꯌꯦꯡꯍꯧꯗ꯭ꯔꯦ ꯑꯗꯨꯀꯥꯟꯗ ꯈꯔ ꯇꯠꯂꯒ ꯁꯥꯏꯗꯥꯠꯂꯒ ꯐꯤꯁꯦ ꯂꯩꯔꯝꯃꯦꯕ ꯑꯗꯨꯗꯒꯤ ꯌꯥꯝ ꯅꯨꯡꯉꯥꯏꯇꯦ ꯑꯗꯣ ꯆꯥꯎꯁꯨ ꯌꯥꯝ ꯆꯥꯎꯔꯦ ꯑꯗꯣ ꯑꯩꯅ ꯆꯥꯎꯕꯗꯨꯕꯨꯗꯤ ꯇꯥꯏꯁꯟꯂꯀꯥꯟꯗ ꯁꯦꯠꯇꯤ ꯁꯦꯠꯂꯦ ꯑꯗꯨꯒ ꯐꯤꯁꯦ ꯈꯔ ꯀꯨꯏꯁꯟꯂꯛꯑꯀꯥꯟꯗ ꯌꯥꯝ ꯑꯃꯨꯛ ꯑꯅꯤꯔꯛ ꯇ ꯁꯦꯠꯂꯦ ꯁꯦꯠꯂꯀꯥꯟꯗ ꯑꯩꯈꯣꯏ ꯃꯆꯨꯁꯨ ꯋꯥꯎꯊꯔꯛꯑꯦ ꯑꯗꯨꯒ ꯐꯤꯗꯨꯁꯨ ꯌꯥꯝꯅ ꯑꯩꯈꯣꯏꯒꯤ ꯂꯥꯁꯇꯤꯡ ꯑꯣꯏꯗꯕ ꯍꯥꯏꯇꯥꯔꯦꯅꯦ ꯃꯥꯒꯤ ꯀꯂꯔ ꯗꯨꯒ ꯋꯥꯎꯊꯔꯛꯑꯀꯥꯟꯗ ꯑꯗꯨꯃꯥꯏꯅ ꯇꯧꯋꯦ ꯑꯗꯣ ꯐꯤ ꯑꯣꯟꯂꯥꯏꯟꯗ ꯀꯛꯄꯁꯦ ꯍꯥꯏꯗꯤ ꯐꯈ꯭ꯔꯒꯗꯤ ꯌꯥꯝ ꯐꯕ ꯑꯗꯣ ꯐꯠꯇ꯭ꯔꯒꯗꯤ ꯌꯥꯝꯅ ꯅꯨꯡꯉꯥꯏꯇꯦ ꯑꯗꯣ ꯈꯔ ꯆꯦꯛꯁꯤꯟꯅ ꯍꯥꯏꯗꯤ ꯌꯦꯡꯉꯒ ꯀꯣ ꯇꯧꯕꯤꯔꯒꯗꯤ ꯌꯥꯝ ꯅꯨꯡꯉꯥꯏꯅꯦ ꯈꯜꯂꯦ ꯑꯣꯟꯂꯥꯏꯟꯗꯒꯤ ꯑꯩꯈꯣꯏꯁꯦ ꯑꯣꯟꯂꯥꯏꯟꯗꯒꯤ ꯑꯗꯨꯝ ꯂꯧꯕꯅꯤꯅ ꯄꯣꯠꯁꯦ ꯑꯗꯨꯝ ꯑꯩꯈꯣꯏꯅꯁꯨ ꯊꯥꯖꯅ ꯂꯧꯖꯔꯤꯅꯦ ꯑꯗꯣ ꯃꯌꯥꯝꯅꯁꯨ ꯍꯥꯏꯗꯤ ꯑꯣꯟꯂꯥꯏꯟꯒꯤ ꯃꯤꯁꯤꯡꯅꯁꯨꯀꯣ ꯐꯖꯅ ꯍꯥꯏꯗꯤ ꯄꯣꯠꯇꯨꯒꯤ ꯀꯩꯅꯣꯗꯣ ꯀ꯭ꯋꯥꯂꯤꯇꯤꯗꯣ ꯑꯩꯈꯣꯏꯅ ꯌꯦꯡꯉꯒ ꯄꯤꯕꯤꯔꯛꯄꯗꯣ ꯑꯗꯣ ꯑꯗꯨ ꯄꯥꯝꯃꯦ ꯑꯗꯨꯒ ꯄꯩꯁꯥꯁꯨ ꯇꯤꯡꯈꯩ ꯂꯧꯔꯀꯥꯟꯗ ꯄꯣꯠꯁꯨ ꯐꯔꯝꯗꯕ ꯑꯗꯩ ꯄꯣꯠꯁꯨ ꯐꯠꯇꯕ ꯁꯦꯒꯥꯏꯔꯝꯕꯗꯨꯗꯤ ꯑꯁ ꯌꯥꯝ ꯅꯨꯡꯉꯥꯏꯖꯗꯦ ꯍꯥꯏꯇꯥꯔꯦ